ꯍꯜꯂꯣ ꯑꯧ ꯃꯥꯅꯦ ꯃꯦꯝ

ꯌꯥꯅꯤ ꯃꯦꯝ ꯍꯥꯏꯕꯤꯌꯨ ꯎꯝ ꯑꯧ ꯃꯦꯝ

ꯌꯥꯅꯤ ꯃꯦꯝ ꯅꯪ ꯁꯦꯟꯗ꯭ꯔꯥ ꯐꯥꯎꯕꯒꯤ ꯆꯠꯅꯕ ꯅꯪꯅ ꯑꯄꯥꯝꯕ ꯒꯥꯔꯤ ꯂꯩꯒꯅꯤ ꯃꯦꯝ ꯑꯣꯛꯇꯣ ꯂꯩꯒꯅꯤ ꯕꯣꯂꯦꯔꯣ ꯂꯩꯒꯅꯤ ꯅꯉꯣꯟꯗ ꯍꯦꯟꯅ ꯈꯨꯗꯣꯡ ꯆꯥꯅꯕ ꯅꯪꯒꯤ ꯄꯥꯝꯕ ꯒꯥꯔꯤ ꯃꯈꯜ ꯂꯩꯀꯣ ꯃꯦꯝ ꯌꯥꯅꯤ ꯃꯦꯝ ꯎꯝ ꯕꯣꯂꯦꯔꯣꯁꯦ ꯐꯣꯔ ꯊꯥꯎꯖꯟ ꯇꯨ ꯐꯥꯏꯕ ꯊꯥꯎꯖꯟꯒꯤ ꯃꯔꯛꯇ ꯑꯃ ꯂꯩꯒꯅꯤ ꯃꯦꯝ ꯑꯗꯨ ꯍꯣꯏ ꯃꯦꯝ ꯑꯩ ꯁꯣꯏꯗꯅ ꯊꯥꯖꯅꯕ ꯊꯥꯖꯅꯕ ꯇꯧꯔꯛꯂꯒꯦ ꯍꯣꯏ ꯃꯦꯝ ꯊꯝꯖꯔꯦ ꯃꯦꯝ